ꯌꯨꯝꯗ ꯍꯩꯀꯣꯜ ꯑꯃ ꯁꯦꯝꯒꯠꯄ ꯍꯥꯏꯕꯁꯦ ꯌꯥꯝꯅ ꯇꯥꯡꯉꯤ ꯍꯥꯏꯕꯗꯤ ꯍꯩꯀꯣꯜ ꯑꯃ ꯁꯦꯝꯒꯠꯄ ꯍꯥꯏꯕꯁꯤ ꯌꯥꯝꯅ ꯍꯧꯖꯤꯛ ꯍꯧꯖꯤꯛꯃꯛ ꯑꯩꯈꯣꯏꯅ ꯍꯩꯀꯣꯜꯁꯤꯃ ꯁꯦꯝꯕꯒ ꯄꯨꯝꯅꯃꯛ ꯍꯧꯔꯛꯀꯅꯤ ꯍꯥꯏꯕ ꯅꯠꯇꯦ ꯑꯍꯥꯟꯕꯗ ꯍꯩꯀꯣꯜꯁꯤꯕꯨ ꯁꯦꯝꯒꯠ ꯁꯥꯒꯠꯇꯣꯏꯕ ꯃꯐꯝ ꯖꯒꯥꯁꯤꯗ ꯍꯩ ꯊꯥꯕ ꯍꯥꯏꯕ ꯑꯃ ꯆꯪꯉꯦ ꯍꯩꯁꯤ ꯊꯥꯕꯒ ꯈꯛꯇꯗꯁꯨ ꯄꯥꯟꯗꯦ ꯑꯗꯨꯅ ꯍꯩꯁꯤ ꯊꯥꯕꯒ ꯑꯩꯈꯣꯏꯅ ꯍꯩ ꯍꯩ ꯆꯔꯥ ꯈꯨꯗꯤꯡꯃꯛꯁꯤ ꯍꯩꯀꯣꯜ ꯑꯃ ꯁꯦꯝꯕ ꯃꯇꯝꯁꯤꯗ ꯍꯩ ꯃꯈꯜ ꯈꯨꯗꯤꯡꯃꯛꯀꯤ ꯍꯩꯁꯤꯡ ꯑꯁꯤ ꯍꯩꯀꯣꯜꯁꯤꯗ ꯊꯥꯒꯗꯧꯔꯤꯕꯅꯤ ꯑꯗꯨꯒ ꯍꯩꯁꯤꯡ ꯑꯁꯤꯅ ꯍꯩꯁꯤꯡ ꯊꯥꯔꯛꯄ ꯃꯇꯝꯁꯤ ꯑꯁꯨꯛꯀꯤ ꯃꯇꯤꯛ ꯌꯥꯝꯅ ꯀꯨꯏꯅ ꯆꯪꯉꯤ ꯑꯗꯨꯅ ꯍꯩꯀꯣꯜ ꯑꯃ ꯁꯦꯝꯒꯠꯄ ꯍꯥꯏꯕꯁꯤ ꯑꯁꯨꯛꯀꯤ ꯃꯇꯤꯛ ꯌꯥꯝꯅ ꯇꯥꯡꯕ ꯍꯥꯏꯕꯗꯨ ꯑꯣꯏ ꯑꯗꯨꯅ ꯍꯩꯀꯣꯜ ꯑꯃ ꯁꯦꯝꯕ ꯃꯇꯝꯁꯤꯗ ꯑꯩꯈꯣꯏꯅ ꯆꯪꯉꯤꯕ ꯃꯇꯝꯁꯤ ꯈꯛꯇ ꯅꯠꯇꯅ ꯑꯩꯈꯣꯏꯗ ꯌꯥꯝꯅ ꯌꯥꯝꯅ ꯀꯥꯅꯕ ꯍꯩꯁꯤꯡ ꯑꯁꯤ ꯎꯕ ꯃꯇꯝꯗꯁꯨ ꯆꯥꯕꯗꯁꯨ ꯐꯔꯦ ꯑꯗꯨꯒ ꯌꯦꯡꯕꯗꯁꯨ ꯃꯤꯅ ꯐꯖꯕ ꯍꯥꯏꯕꯗꯨꯃꯁꯨ ꯑꯣꯏ ꯑꯗꯨꯅ ꯍꯩꯀꯣꯜ ꯑꯃ ꯁꯦꯝꯒꯠꯄ ꯍꯥꯏꯕꯁꯦ ꯌꯥꯝꯅ ꯇꯥꯡꯕ ꯑꯣꯏ